ꯍꯜꯂꯣ ꯁꯤꯁꯦ ꯁ꯭ꯋꯤꯒꯤꯒꯤ ꯅꯠꯇ꯭ꯔꯣ ꯑꯣ ꯑꯩꯒꯤ ꯗꯦꯠ ꯅꯕꯦꯝꯕꯔꯒꯤ ꯍꯟꯗꯛ ꯂꯥꯛꯏꯕ ꯗꯦꯠ ꯊꯥꯔꯇꯤꯟꯒꯤꯁꯦ ꯁꯤꯗ ꯑꯩꯒꯤ ꯏꯆꯥꯅꯨꯄꯥꯒꯤ ꯕꯥꯔꯠꯗꯦ ꯂꯩꯕ ꯑꯥ ꯑꯗꯣ ꯆꯥꯅ ꯊꯛꯅꯕꯁꯤ ꯀꯩ ꯀꯩ ꯁꯨꯝ ꯑꯣꯐꯔ ꯂꯩꯕ꯭ꯔꯥ ꯈꯔ ꯌꯥꯝ ꯂꯧꯖꯒꯦ ꯇꯧꯕꯅꯤ ꯑꯗꯨ ꯆꯦꯛ ꯑꯝꯇꯪ ꯇꯧꯖꯒꯦ ꯇꯧꯕ ꯀꯩ ꯀꯩ ꯂꯩꯒꯅꯤ ꯑꯣ ꯀꯦꯛꯇꯨꯃꯗꯤ ꯀꯝꯄꯜꯁꯔꯤ ꯑꯣꯏꯔꯅꯤ ꯌꯥꯏ ꯑꯇꯩ ꯑꯊꯨꯝ ꯑꯍꯥꯎꯗꯨ ꯀꯩꯁꯨ ꯌꯥꯝꯅ ꯀꯩꯅꯣ ꯅꯠꯇꯦ ꯑꯩꯈꯣꯏꯒꯤ ꯒꯨꯂꯥꯒꯨꯝꯕ ꯑꯗꯒꯤ ꯂꯥꯜꯃꯣꯍꯣꯟꯒꯨꯝꯕ ꯑꯩꯈꯣꯏꯒꯤ ꯂꯩꯗꯅ ꯈꯔ ꯊꯨꯝꯕ ꯑꯗꯨꯒꯨꯝꯕ ꯑꯗꯨꯝ ꯃꯤꯛꯁ ꯑꯞ ꯇꯧꯔꯒ ꯈꯔ ꯍꯣ ꯄꯦꯀꯦꯠ ꯑꯣꯏꯅ ꯑꯗꯨꯝ ꯇꯧꯔꯁꯨ ꯌꯥꯅꯤ ꯍꯣ ꯐꯔꯦ ꯐꯔꯦ ꯑꯗꯨꯗꯣ ꯄꯤꯁꯇꯣ ꯈꯔ ꯃꯤ ꯀꯨꯟꯊ꯭ꯔꯥ ꯅꯤꯐꯨꯃꯨꯛꯀꯤ ꯑꯗꯨꯝ ꯑꯦꯔꯦꯟꯁ ꯇꯧꯖꯔꯖꯅꯤ ꯑꯣ ꯐꯔꯦ ꯐꯔꯦ ꯑꯗꯣꯗ ꯅꯨꯡꯗꯥꯡꯋꯥꯏꯔꯝ ꯄꯨꯡ ꯃꯔꯤ ꯃꯈꯥꯏ ꯃꯉꯥꯒ ꯇꯥꯔꯛꯄ ꯑꯗꯨꯋꯥꯏꯗ ꯑꯗꯨꯝ ꯌꯧꯍꯟꯕꯤꯔꯛꯄ ꯌꯥꯅꯤꯀꯣ ꯍꯣꯏ ꯌꯥꯅꯤ ꯌꯥꯅꯤ ꯑꯗꯨꯗ ꯑꯩ ꯑꯦꯗ꯭ꯔꯦꯁ ꯑꯝꯇꯪ ꯍꯥꯏꯖꯔꯛꯀꯦ ꯌꯥꯅꯤꯅ ꯑꯦꯗ꯭ꯔꯦꯁꯇꯨꯗ ꯑꯗꯨꯝ ꯊꯥꯕꯤꯔꯛꯑꯣ ꯍꯣꯏ ꯍꯣꯏ ꯍꯥꯎꯕꯝ ꯃꯔꯛ ꯉꯥꯉꯣꯝ ꯂꯩꯀꯥꯏꯅꯤ ꯑꯦꯗ꯭ꯔꯦꯁꯅ ꯑꯗꯨꯒ ꯑꯩꯒꯤ ꯃꯤꯡꯅ ꯇꯈꯦꯂꯝꯕꯝ ꯆꯤꯡꯊꯪꯈꯣꯝꯕ ꯍꯥꯏꯕꯤꯔꯣ ꯑꯗꯨꯝ ꯑꯗꯨꯋꯥꯏꯗ ꯑꯗꯨꯝ ꯍꯪꯕꯗ ꯈꯪꯉꯅꯤ ꯂꯣꯀꯦꯂꯤ ꯀꯩꯅꯣꯅ ꯑꯩꯈꯣꯏ ꯅꯤꯌꯥꯔ ꯑꯦ ꯀꯝꯃꯨꯅꯤꯇꯤ ꯍꯣꯜ ꯍꯥꯏꯔꯒ ꯊꯤꯕꯤꯔꯛꯑꯣ ꯐꯔꯦ ꯐꯔꯦ ꯑꯗꯨꯃꯥꯏ ꯇꯧꯔꯁꯤ